ꯎꯝ ꯍꯜꯂꯣ ꯎꯝ ꯍꯥꯏꯕꯤꯌꯨꯑꯣ ꯀꯩꯅꯣ ꯑꯩꯈꯣꯏꯒꯤ ꯁ꯭ꯀꯤꯟ ꯀꯤꯌꯥꯔ ꯀꯩꯅꯣꯅꯦ ꯑꯩꯈꯣꯏꯒꯤ ꯀꯣꯁꯃꯦꯇꯤꯛꯀꯤ ꯄꯣꯠ ꯃꯈꯜ ꯃꯈꯜꯒꯤ ꯍꯥꯏꯗꯤ ꯁꯣꯝꯒꯤ ꯃꯥꯏꯒꯤ ꯁ꯭ꯀꯤꯟ ꯇꯥꯏꯞꯇꯨ ꯍꯥꯏꯕꯤꯔꯒ ꯑꯗꯨꯝ ꯁꯣꯝꯒꯤ ꯍꯥꯏꯗꯤ ꯁꯤꯖꯤꯟꯅꯕ ꯗꯦ ꯇꯨꯗꯦ ꯂꯥꯏꯐꯇ ꯀꯔꯤ ꯀꯔꯤ ꯑꯗꯨꯝ ꯍꯥꯏꯕꯤꯌꯨ ꯎꯝ ꯍꯥꯏꯕꯤꯌꯨ

ꯍꯣꯏ ꯀꯩꯅꯣ ꯁꯣꯝꯒꯤ ꯁꯣꯝꯒꯤ ꯃꯥꯏꯗꯒꯤ ꯍꯧꯖꯤꯛ ꯍꯥꯟꯅ ꯁꯤꯖꯤꯟꯅꯔꯝꯕ ꯄꯣꯠꯁꯤꯡꯗꯣ ꯁꯤꯖꯤꯟꯅꯕꯗ ꯑꯗꯨꯝ ꯀꯩꯅꯣ ꯇꯧꯕꯤꯗ꯭ꯔꯦ ꯑꯗꯨꯝ ꯐꯕꯤꯗ꯭ꯔꯦ ꯍꯣꯏ ꯍꯥꯏꯖꯒꯦ ꯑꯗꯣ ꯀꯩꯅꯣ ꯍꯥꯟꯅ ꯀꯩꯅꯣ ꯃꯇꯝꯗꯗꯤ ꯁꯝꯃꯔ ꯃꯇꯝꯗꯗꯤ ꯑꯗꯨꯝ ꯊꯣꯛꯄꯤꯕ꯭ꯔ ꯀꯃꯥꯏꯅ ꯇꯧꯒꯦ

ꯍꯣꯏ ꯋꯤꯟꯇꯔꯁꯤꯅ ꯑꯗꯨꯝ ꯏꯪꯕ ꯈꯣꯠꯄꯒꯤ ꯑꯗꯨꯝ ꯈꯔ ꯇꯧꯕꯅꯦꯕ ꯍꯣꯏ ꯂꯩꯌꯦ ꯑꯗꯨꯝ ꯁꯣꯝꯒꯤ ꯁ꯭ꯀꯤꯟꯒꯤ ꯑꯗꯨꯝ ꯀꯔꯤ ꯀꯔꯤ ꯍꯥꯏꯗꯤ ꯁꯣꯝꯒꯤ ꯑꯗꯨꯝ ꯍꯥꯟꯅꯗꯤ ꯁ꯭ꯀꯤꯟꯒꯤ ꯇꯥꯏꯞꯇꯨ ꯑꯗꯨꯝ ꯈꯪꯕꯤꯔꯕꯅꯤꯅ ꯀꯣ ꯀꯔꯤ ꯀꯔꯤ ꯑꯗꯨꯝ ꯍꯥꯏꯗꯤ ꯍꯧꯖꯤꯛ ꯑꯗꯨꯝ ꯍꯧꯖꯤꯛ ꯀꯥꯟꯒꯤ ꯍꯥꯏꯗꯤ ꯑꯗꯨꯝ ꯑꯅꯧꯕ ꯊꯣꯛꯆꯔꯛꯄ ꯍꯥꯏꯗꯤꯅꯦ ꯄ꯭ꯂꯝꯁꯤꯁꯨ ꯑꯗꯨꯝ ꯐꯕꯅꯦ ꯄ꯭ꯂꯝꯗꯁꯨ ꯑꯗꯨꯝ ꯃꯈꯜ ꯃꯌꯥꯝ ꯑꯃ ꯂꯩꯕꯀꯣ ꯁꯣꯝꯅ ꯍꯥꯟꯅ ꯁꯤꯖꯤꯟꯅꯔꯝꯃꯤꯁꯦ ꯒ꯭ꯔꯤꯟ ꯇꯤꯒꯤꯗꯨ ꯑꯣꯏꯗꯣꯏꯔꯥ ꯎꯝ ꯑꯣ ꯑꯗꯨꯗꯤ ꯍꯧꯖꯤꯛ ꯍꯥꯏꯗꯤꯅꯦ ꯗꯔꯃꯥꯇꯣꯂꯣꯖꯤꯒꯤ ꯗꯔꯃꯥꯒꯤ ꯗꯔꯃꯥ ꯈꯛꯀꯤ ꯁꯥꯕ ꯀ꯭ꯔꯤꯝ ꯃꯈꯜ ꯃꯌꯥꯝ ꯑꯃ ꯂꯩꯌꯦꯕ ꯀꯝꯕꯥꯏꯅꯦꯁꯟ ꯁ꯭ꯀꯤꯟꯒꯤ ꯂꯩ ꯑꯗꯨꯒ ꯍꯥꯏꯗꯤ ꯎꯔꯤꯡꯒꯨꯝꯕ ꯃꯌꯥꯝ ꯑꯃ ꯊꯣꯛꯄ ꯈꯣꯠꯄꯁꯦ ꯍꯧꯖꯤꯛꯀꯤ ꯗꯔꯃꯥꯒꯤ ꯃꯥꯒꯤ ꯄ꯭ꯔꯗꯛꯇꯨ ꯐꯕꯅꯦꯕꯀꯣ ꯑꯗꯣꯝ ꯌꯦꯡꯕꯤꯌꯨ ꯑꯗꯨꯃ ꯁꯤꯗ ꯃꯈꯜ ꯃꯈꯜ ꯑꯗꯨꯝ ꯈꯔ ꯑꯗꯨꯝ ꯀꯩꯅꯣ ꯃꯥꯒꯤ ꯑꯗꯨꯝ ꯐꯦꯁ ꯋꯥꯁ ꯂꯩ ꯑꯗꯨꯗꯩꯗꯤ ꯇꯣꯅꯔ ꯑꯗꯨꯗꯩꯗꯤ ꯃꯥꯒꯤ ꯂꯣꯏꯅ ꯂꯩꯕꯀꯣ ꯗꯔꯃꯥꯒꯤ ꯌꯦꯡꯕꯤꯒꯦ ꯍꯥꯏꯕꯅꯤ ꯍꯣꯏ ꯁ꯭ꯀꯤꯟ ꯇꯥꯏꯞꯇꯨ ꯁꯣꯝꯒꯤ ꯍꯥꯏꯗꯤ ꯁꯣꯝꯅ ꯃꯥꯏꯕꯨꯗꯤ ꯀꯝꯕꯥꯏꯅꯦꯁꯟ ꯑꯣꯏꯔꯦ ꯑꯗꯨꯒ ꯁꯣꯝ ꯑꯗꯨꯃ ꯐꯣꯇꯣꯒꯨꯝꯕ ꯑꯗꯨꯝ ꯀꯥꯞꯄꯛꯑꯒ ꯑꯩꯈꯣꯏꯅ ꯌꯦꯡꯕꯁꯨ ꯑꯗꯨꯃ ꯌꯥꯏꯌꯦꯕꯀꯣ ꯍꯥꯏꯗꯤ ꯀꯔꯝꯕ ꯀꯔꯝꯕ ꯆꯥꯟꯅꯒꯅꯤ ꯈꯣꯠꯀꯅꯤ ꯇꯧꯕꯗꯣ ꯑꯗꯨ ꯇꯧꯔꯒ ꯍꯣꯏ ꯑꯗꯨꯝ ꯍꯥꯏꯗꯤ ꯍꯟꯗꯛꯀꯤ ꯍꯞꯇꯥꯁꯤꯒꯤ ꯃꯅꯨꯡꯗ ꯅꯣꯡ ꯅꯤꯅꯤꯁꯤꯗ ꯑꯗꯨꯝ ꯇꯧꯔꯁꯤꯀꯣ ꯑꯗꯨꯗꯤ ꯑꯗꯨꯝ ꯍꯥꯏꯖꯔꯛꯑꯒꯦ ꯎꯝ ꯍꯣꯏ ꯍꯣꯏ ꯌꯥꯝ ꯅꯨꯡꯉꯥꯏꯔꯦ ꯊꯝꯖꯔꯒꯦ